ꯑꯥ ꯍꯜꯂꯣ ꯑꯣ ꯑꯩ ꯀꯩꯅꯤ ꯁꯣꯞꯀꯤꯄꯔ ꯑꯣ ꯑꯩ ꯄꯣꯠ ꯆꯩ ꯈꯔ ꯂꯧꯖꯕꯅꯤ ꯑꯗꯨ ꯀꯩꯒꯨꯝꯕ ꯈꯔ ꯌꯥꯈꯤꯗꯕ ꯌꯥꯈꯤꯗꯕ ꯍꯥꯏꯕꯗꯤ ꯊꯨꯝ ꯄꯦꯛꯀꯦꯠ ꯀꯥꯏꯔꯛꯄ ꯑꯗꯨꯗꯒꯤ ꯑꯩꯈꯣꯏꯒꯤ ꯁꯤ ꯊꯨꯝꯒ ꯊꯨꯝ ꯄꯦꯛꯀꯦꯠ ꯀꯥꯏꯔꯛꯄ ꯑꯥꯂꯨꯁꯤꯡ ꯑꯄꯨꯝꯕ ꯈꯔ ꯌꯥꯎꯕ ꯑꯗꯨꯗꯒꯤ ꯑꯁꯤꯁꯤꯡꯁꯦ ꯍꯟꯕꯒꯤ ꯈꯨꯗꯣꯡꯆꯥꯕꯒ ꯂꯩꯕ꯭ꯔꯣ ꯀꯃꯥꯏꯅ ꯇꯧꯒꯦ ꯄꯦꯛꯀꯤꯡ ꯀꯥꯏꯔꯛꯄ ꯑꯗꯨꯗꯒꯤ ꯌꯥꯗꯕ ꯑꯗꯨꯗꯒꯤ ꯑꯥꯂꯨꯒ ꯑꯄꯨꯝꯕ ꯌꯥꯎꯕ ꯈꯣꯠꯄ ꯑꯗꯨ ꯈꯔ ꯍꯟꯕ ꯄꯥꯝꯕ ꯑꯗꯨꯒꯤ ꯀꯔꯤ ꯀꯔꯤ ꯐꯦꯁꯤꯂꯤꯇꯤ ꯂꯩꯒꯦ ꯀꯃꯥꯏꯅ ꯇꯧꯒꯦ ꯑꯣ ꯈꯔ ꯁꯣꯏ ꯑꯗꯨ ꯌꯥꯔꯒꯗꯤ ꯁꯤꯒꯨꯝꯕꯒꯤ ꯀꯩꯀꯩ ꯐꯦꯁꯤꯂꯤꯇꯤ ꯂꯩꯔꯒꯗꯤ ꯈꯔ ꯍꯟꯕꯤꯌꯨꯅ ꯍꯥꯏꯖꯕꯒꯤ ꯋꯥꯅꯤ ꯑꯗꯨ ꯄꯦꯛꯀꯤꯡꯒꯤꯗ ꯀꯥꯏꯔꯝꯕ ꯇꯣꯏꯔꯝꯕ ꯌꯥꯎꯕ ꯌꯦꯔꯨꯝꯒꯨꯝꯕ ꯀꯥꯏꯔꯝꯕ ꯑꯗꯨꯗꯒꯤ ꯑꯩꯈꯣꯏꯒꯤ ꯀꯔꯤ ꯍꯥꯏꯅꯤꯡꯏ ꯑꯥꯂꯨ ꯑꯗꯨꯗꯒꯤ ꯊꯨꯝ ꯑꯗꯨꯗꯒꯤ ꯀꯩꯀꯩ ꯃꯔꯣꯏ ꯃꯄꯥꯡ ꯃꯔꯣꯏꯒ ꯍꯦꯛ ꯄꯨꯝꯃꯝꯕ ꯕꯣꯔꯥꯁꯤꯡꯗꯒꯤ ꯁꯤꯖꯤꯡꯁꯦ ꯈꯔ ꯍꯟꯕ ꯄꯥꯝꯖꯕꯒꯤ ꯋꯥꯅꯤ ꯑꯗꯨ ꯀꯔꯤ ꯀꯩꯀꯩ ꯂꯩꯕꯤꯕꯒꯦ ꯁꯨꯃꯥꯏꯅ ꯌꯥꯕꯒꯤ ꯑꯌꯥꯕꯗꯣ ꯑꯃꯨꯛꯇ ꯄꯤꯕꯤꯔꯛꯎ ꯄꯣꯠꯁꯤ ꯆꯧꯔꯥꯛꯅ ꯀꯌꯥꯃꯨꯛꯇꯤ ꯑꯣꯏꯅꯤ ꯂꯤꯁꯤꯡ ꯑꯃꯅꯤꯒꯤ ꯄꯣꯠꯅꯤ ꯍꯥꯏꯒꯗ꯭ꯔ ꯂꯤꯁꯤꯡ ꯑꯅꯤ ꯑꯍꯨꯝꯒꯤ ꯑꯗꯨꯕꯨ ꯎꯝ ꯑꯗꯨꯕꯨ ꯌꯥꯕ ꯃꯑꯣꯡꯗ ꯈꯔ ꯌꯦꯡꯕꯤꯌꯨ ꯑꯗꯨ ꯌꯥꯔꯒꯗꯤ ꯍꯟꯕ ꯌꯥꯕ꯭ꯔꯥ ꯅꯠꯇ꯭ꯔꯒ ꯀꯔꯝꯕ ꯐꯤꯕꯝꯗ ꯂꯩꯒꯦ ꯀꯃꯥꯏꯅ ꯀꯔꯤ ꯀꯔꯤ ꯀꯔꯝꯍꯥꯏ ꯇꯧꯒꯗꯒꯦ ꯍꯥꯏꯕꯗꯨ ꯑꯃꯨꯛꯇ ꯍꯥꯏꯕꯤꯔꯛꯑꯣ ꯑꯣ ꯑꯩꯁꯨ ꯂꯥꯛꯄꯒꯤ ꯈꯨꯗꯣꯡꯆꯥꯕ ꯐꯪꯉꯒꯗꯤ ꯂꯥꯛꯅꯕ ꯍꯣꯠꯅꯖꯒꯦ ꯑꯗꯨꯕꯨ ꯌꯥꯔꯒꯗꯤ ꯑꯗꯨꯝ ꯐꯣꯟꯗ ꯐꯥꯎꯅꯁꯤꯔ ꯀꯔꯝꯍꯥꯏꯅ ꯇꯧꯁꯤꯒꯦ ꯍꯥꯏꯕꯗꯨꯁꯨ ꯑꯗꯨꯝ ꯍꯥꯏꯕꯤꯔꯛꯑꯣ ꯑꯗꯨꯒ ꯑꯣ ꯐꯔꯦ ꯐꯔꯦ ꯑꯗꯨꯗꯤ ꯌꯥꯝ ꯅꯨꯡꯉꯥꯏꯖꯔꯦ ꯑꯩꯁꯨ ꯂꯥꯛꯄꯒꯤ ꯈꯨꯗꯣꯡꯆꯥꯕ ꯌꯦꯡꯒꯦ ꯑꯗꯨꯒ ꯂꯥꯛꯄ ꯌꯥꯔꯒꯅ ꯂꯥꯛꯑꯒꯦ ꯂꯥꯛꯄ ꯌꯥꯗ꯭ꯔꯒꯅ ꯑꯗꯨꯝ ꯐꯣꯟꯗ ꯑꯗꯨꯝ ꯄꯥꯎ ꯐꯥꯎꯅꯔꯁꯤ ꯑꯗꯨꯒ ꯌꯥꯔꯒꯗꯤ ꯄꯣꯠ ꯆꯩꯁꯤꯡ ꯑꯗꯨ ꯈꯔ ꯑꯅꯧꯕ ꯍꯟꯕꯤꯕ ꯄꯥꯝꯖꯩ ꯑꯩꯈꯣꯏ ꯃꯅꯤꯄꯨꯔꯗꯒꯤꯅꯦ ꯑꯣ ꯆꯨꯔꯆꯥꯟꯄꯨꯔꯗꯒꯤꯅꯦꯕ ꯑꯩꯍꯥꯛ ꯎꯝ ꯑꯣ ꯐꯔꯦ ꯐꯔꯦ ꯑꯗꯨꯃꯥꯏꯅ ꯄꯥꯎ ꯐꯥꯎꯅꯔꯁꯤ ꯑꯗꯨꯗꯤ ꯊꯝꯖꯔꯒꯦ ꯋꯥꯔꯧꯕꯤꯅꯨ ꯌꯥꯝ ꯅꯨꯡꯉꯥꯏꯖꯔꯦ